ꯀꯛꯆꯤꯡꯗ ꯃꯃꯤꯡ ꯌꯥꯝꯅ ꯆꯠꯂꯤꯕ ꯄꯥꯛꯋꯦ ꯐꯦꯝꯂꯤ ꯔꯦꯁꯇꯨꯔꯦꯟ ꯑꯗꯨ ꯑꯣꯏꯕꯤꯔꯕ꯭ꯔ ꯇꯦꯕꯜ ꯑꯍꯥꯡꯕ ꯂꯩꯕ꯭ꯔ ꯂꯩꯔꯒꯗꯤ ꯕꯨꯛ ꯑꯃꯇꯪ ꯇꯧꯖꯒꯦ ꯉꯁꯤ ꯅꯨꯃꯤꯗꯥꯡ ꯋꯥꯏꯔꯝꯁꯦ ꯐꯦꯃꯤꯂꯤ ꯑꯩꯈꯣꯏ ꯄꯨꯂꯞ ꯄꯨꯟꯅ ꯃꯦꯝꯕꯔ ꯇꯥꯔꯥꯃꯨꯛ ꯔꯦꯁꯇꯨꯔꯦꯟꯗ ꯂꯥꯥꯛꯑꯒ ꯆꯥꯔꯕꯒꯤ ꯄ꯭ꯔꯣꯒ꯭ꯔꯥꯝ ꯑꯃ ꯂꯩꯖꯕ ꯃꯐꯝ ꯑꯗꯨꯗ ꯆꯤꯛꯀꯟ ꯃꯣꯃꯣ ꯆꯧ ꯃꯤꯟ ꯆꯤꯀꯟ ꯁꯤꯛꯁꯇꯤ ꯐꯥꯏꯞ ꯀꯣꯜ ꯗ꯭ꯤꯔꯤꯡ ꯗꯤꯖꯥꯠꯁꯤꯡ ꯐꯪꯕꯤꯕ꯭ꯔ ꯐꯪꯉꯒꯗꯤ ꯃꯈꯣꯏꯒꯤꯅ ꯄ꯭ꯔꯥꯏꯖ ꯀꯌꯥ ꯀꯌꯥ ꯑꯣꯏꯔꯤꯕꯅꯣ ꯑꯀꯛꯅꯕ ꯃꯇꯝ ꯂꯩꯕ꯭ꯔ ꯑꯀꯛꯅꯕ ꯃꯇꯝ ꯔꯦꯁꯇꯨꯔꯦꯟ ꯑꯁꯤꯒꯤ ꯑꯁꯤꯗꯩꯅ ꯑꯁꯤ ꯐꯥꯎꯕ ꯂꯩꯒꯅꯤ ꯂꯩꯔꯣꯏ ꯍꯥꯏꯕꯗꯨꯒ ꯍꯥꯏꯕꯤꯔꯛꯑꯗꯤ ꯌꯥꯝꯅ ꯅꯨꯡꯉꯥꯏꯒꯅꯤ ꯄꯥꯔꯀꯤꯡ ꯒꯥꯔꯤ ꯈꯥꯝꯕꯒꯤ ꯃꯐꯝ ꯄꯥꯔꯀꯤꯡ ꯐꯦꯁꯤꯂꯤꯇꯤ ꯂꯩꯔꯒꯗꯤ ꯌꯥꯝꯅ ꯅꯨꯡꯉꯥꯏꯖꯩ ꯑꯗꯨꯝ ꯃꯗꯨꯒ ꯑꯗꯨꯒ ꯂꯩꯔꯤꯕ ꯔꯦꯁꯇꯨꯔꯦꯟ ꯑꯁꯤ ꯃꯦꯟ ꯔꯣꯗꯀꯤ ꯅꯥꯀꯟ ꯃꯨꯛꯇ ꯑꯣꯏꯔꯝꯃꯒꯗꯤ ꯑꯃꯨꯛꯀ ꯍꯦꯟꯅ ꯅꯨꯡꯉꯥꯏꯖꯒꯅꯤ